ꯑꯩꯅ ꯑꯩꯒꯤ ꯍꯩ ꯄꯥꯝꯕꯤ ꯅꯠꯇ꯭ꯔꯒ ꯂꯩ ꯄꯥꯝꯕꯤꯗ ꯏꯁꯤꯡ ꯆꯥꯏꯕꯤꯕꯁꯦ ꯅꯨꯡꯊꯤꯟꯗ ꯑꯍꯤꯡꯗ ꯑꯃꯨꯔꯛ ꯈꯤꯇꯪ ꯈꯤꯇꯪ ꯑꯣꯏꯅ ꯆꯥꯏꯕꯤꯕꯅꯦ ꯑꯗꯨꯒ ꯀꯌꯥꯃꯨꯛ ꯃꯣꯏꯅ ꯏꯁꯤꯡꯗꯣ ꯗꯔꯀꯥꯔꯅꯣ ꯍꯥꯏꯔꯗꯤ ꯃꯣꯏꯒꯤ ꯄꯥꯝꯕꯤ ꯃꯊꯛꯇ ꯂꯩ ꯑꯌꯥꯝꯕꯅ ꯏꯁꯤꯡ ꯆꯥꯕ ꯂꯩ ꯏꯁꯤꯡ ꯆꯥꯗꯕ ꯂꯩ ꯑꯗꯨꯒꯤꯗꯃꯛꯇ ꯃꯥꯒꯤ ꯄꯥꯝꯕꯤ ꯃꯇꯨꯡ ꯏꯟꯅ ꯏꯁꯤꯡ ꯆꯥꯏꯕꯤꯒꯅꯤ ꯑꯦꯕꯔꯒ꯭ꯔꯤꯟꯒꯨꯝꯕ ꯅꯠꯇ꯭ꯔꯒ ꯄꯥꯝꯕꯤ ꯏꯁꯤꯡ ꯆꯥꯕ ꯄꯥꯝꯕꯤꯗꯨꯗꯤ ꯅꯨꯡꯇꯤ ꯑꯍꯤꯡꯗ ꯄꯤꯒꯗꯕꯅꯤ ꯅꯠꯇꯔꯒ ꯀꯦꯛꯇꯁꯀꯨꯝꯕ ꯏꯁꯤꯡ ꯆꯥꯗꯕ ꯈ꯭ꯔꯥꯏꯁꯇꯣꯟꯒꯨꯝꯕ ꯑꯣꯏꯔꯗꯤ ꯅꯨꯃꯤꯠ ꯑꯅꯤꯗ ꯑꯃꯨꯔꯛ ꯈꯛꯇꯪ ꯍꯥꯞꯄꯤꯔꯗꯤ ꯌꯥꯔꯅꯤ